ꯑꯗꯨꯅ ꯅꯪꯗꯣ ꯅꯪꯅ ꯂꯧꯔꯤꯁꯦ ꯄꯣꯏꯟ ꯇꯔꯥꯉꯥꯃꯨꯛꯅꯦꯕꯀꯣ ꯅꯪꯅ ꯂꯧꯔꯤꯁꯦ ꯍꯤꯡꯒꯣꯟꯒꯤ ꯄꯣꯏꯟꯗꯣ

ꯃꯐꯝꯁꯤꯒꯤ ꯑꯐ ꯐꯠꯇꯁꯨ ꯏꯟꯗꯣꯝꯆꯥꯅ ꯍꯥꯏꯔꯒꯦ ꯅꯉꯣꯟꯗ ꯁꯤꯅ ꯐꯩ ꯁꯤꯅ ꯐꯠꯇꯕꯅꯤꯗꯨ ꯇꯥꯛꯄꯤꯒꯦ ꯑꯗꯨꯒ ꯑꯁꯤꯒꯤ ꯗ꯭ꯔꯦꯟ ꯆꯠꯅꯕ ꯃꯐꯝꯁꯦ ꯐꯖꯅ ꯁꯦꯝꯍꯧꯔꯗꯤ ꯍꯌꯦꯡ ꯇꯨꯡꯗꯁꯨ ꯏꯟꯗꯣꯝꯆꯥꯍꯣꯏꯒ ꯅꯈꯣꯏꯒꯁꯨ ꯅꯨꯡꯉꯥꯏꯅꯗꯕ ꯀꯩꯁꯨ ꯂꯩꯔꯔꯣꯏꯌꯦꯕꯀꯣ ꯑꯗꯨꯅ ꯏꯕꯨꯡꯉꯣꯅꯁꯨ ꯑꯗꯨꯃꯥꯏꯅ ꯀꯀꯥꯍꯣꯏ ꯀꯩꯍꯣꯏ ꯇꯧꯔꯀꯥꯟꯗ ꯋꯥꯁꯦ ꯐꯖꯅ ꯈꯟꯅꯔꯁꯦꯕꯀꯣ ꯑ ꯅꯪꯁꯨ ꯅꯣꯡꯃꯇꯪ ꯑꯩꯈꯣꯏꯗ ꯀꯣꯏꯊꯣꯔꯛꯑꯣ ꯑꯗꯨꯒ ꯋꯥꯔꯤꯁꯦ ꯀꯨꯞꯅ ꯑꯩꯈꯣꯏ ꯃꯈꯩ ꯁꯥꯟꯅꯁꯦ

ꯑ ꯋꯥꯜ ꯇꯧꯁꯜꯂꯒ ꯑꯗꯒꯤꯗꯤ ꯅꯈꯣꯏꯅ ꯋꯥꯜ ꯇꯧꯔꯕꯅꯤꯅ ꯅꯈꯣꯏꯒꯤ ꯗ꯭ꯔꯦꯟ ꯀꯔꯤ ꯀꯔꯤ ꯊꯥꯗꯔꯛꯑꯁꯨ ꯑꯗꯨꯝ ꯗ꯭ꯔꯦꯟꯗ ꯆꯦꯟꯖꯈ꯭ꯔꯗꯤ ꯐꯩꯗꯅ ꯑꯧ ꯑꯗꯨꯃꯥꯏꯅ ꯍꯥꯏꯕꯗꯤ ꯅꯈꯣꯏꯒꯤꯗꯤ ꯌꯨꯝꯒꯤ ꯃꯤ ꯐꯥꯎꯅꯕ ꯈꯣꯠꯅꯕꯗꯨꯗꯤ ꯌꯥꯔꯔꯣꯏ ꯅꯈꯣꯏꯒꯤ ꯒꯦꯠꯇꯒꯤ ꯆꯪꯒꯗꯕꯅꯤꯅꯀꯣ ꯑꯗꯨꯅ ꯁꯣꯝꯗ ꯅꯈꯣꯏꯅ ꯗ꯭ꯔꯦꯟꯗꯣ ꯐꯖꯅ ꯄꯤꯔꯝꯕ ꯇꯥꯔꯒꯗꯤ ꯌꯥꯒꯗꯣꯏꯅꯦꯕ ꯑꯗꯨꯒꯤꯅꯤ ꯏꯟꯗꯣꯝꯆꯥꯅ ꯍꯥꯏꯔꯤꯁꯦꯀꯣ ꯍꯣꯏ ꯍꯣꯏ ꯍꯣꯏ ꯍꯣꯏ ꯑ ꯍꯣꯏ ꯌꯥꯅꯤꯌꯦ ꯏꯟꯗꯣꯝꯆꯥꯍꯣꯏꯒꯤ ꯃꯅꯤꯡꯉꯣꯝꯗꯒꯤ ꯅꯪꯒꯤ ꯂꯩꯕꯥꯛ ꯍꯩꯕꯒꯤꯕꯨꯗꯤ ꯑꯍꯥꯟꯕꯒꯤ ꯅꯪꯅ ꯁꯦꯝ ꯁꯥꯕꯒꯤꯕꯨꯗꯤ ꯀꯔꯤꯁꯨ ꯀꯥꯏꯕ ꯂꯩꯇꯤꯌꯦ ꯑꯗꯨꯝ ꯅꯪꯅ ꯏꯟꯗꯣꯝꯆꯥ ꯁꯤ ꯇꯧꯁꯤ ꯁꯤ ꯇꯧꯁꯤ ꯍꯥꯏꯕꯗꯣ ꯑꯗꯨꯝ ꯌꯥꯏꯌꯦ ꯑꯗꯨꯒ ꯅꯪꯒꯤ ꯃꯐꯝ ꯖꯒꯥꯗꯨꯃꯇꯪ ꯈꯪꯅ ꯃꯐꯝ ꯈꯪꯅ ꯊꯅꯝꯁꯦ ꯍꯥꯏꯕꯅꯤꯗ ꯍꯣꯏ ꯍꯣꯏ ꯑꯣ ꯌꯥꯏꯌꯦ ꯌꯥꯏꯌꯦ ꯃꯅꯤꯡꯒꯤ ꯋꯥꯄꯟꯗꯣ ꯈꯤꯇꯪ ꯅꯝꯊꯔꯒ ꯃꯆꯦꯠ ꯑꯃ ꯑꯣꯏꯔꯒꯁꯨꯀꯣ ꯑꯗꯨ ꯅꯝꯊꯔꯒ ꯑꯗꯨꯝ ꯅꯪꯅ ꯆꯪꯉꯒ ꯅꯪꯒꯤ ꯂꯩꯕꯥꯛ ꯊꯥꯕꯗꯣ ꯀꯩꯁꯨ ꯀꯥꯏꯗꯦ ꯅꯣꯏꯒꯤ ꯊꯥꯔꯤꯉꯩꯗ ꯏꯟꯗꯣꯝꯆꯥꯒꯤꯁꯨ ꯈꯔ ꯍꯥꯞꯍꯧꯒꯦ ꯍꯥꯏꯕꯗꯤ ꯑꯩꯗꯤ ꯃꯌꯥꯝ ꯄꯨꯂꯞ ꯊꯥꯕ ꯉꯝꯗꯕꯅꯤꯅꯀꯣ ꯑꯗꯨꯝ ꯈꯔ ꯀꯩꯅꯣ ꯇꯧꯅꯤ ꯑꯗꯨꯅ ꯅꯪꯗꯣ ꯂꯥꯛꯄ ꯌꯥꯔꯒꯗꯤ ꯅꯣꯡꯃ ꯂꯥꯛꯑꯒ ꯋꯥꯗꯣ ꯐꯖꯅ ꯈꯟꯅꯔꯁꯤꯀꯣ ꯍꯣꯏ ꯍꯣꯏ ꯍꯣꯏ ꯍꯣꯏ ꯅꯪꯒꯤ ꯌꯨꯝꯗꯣ ꯁꯥꯕ ꯂꯣꯏꯔꯒ ꯑꯗꯨꯝ ꯃꯈꯣꯏꯗꯤ ꯌꯨꯝ ꯁꯥꯕꯁꯤꯡꯅ ꯗ꯭ꯔꯦꯟ ꯀꯗꯣꯝꯗ ꯄꯤꯒꯗꯣꯏꯅꯣ ꯍꯥꯏꯔꯛꯑꯅꯤ ꯃꯈꯣꯏꯅ ꯍꯥꯏꯕꯗꯨꯗ ꯑꯗꯨꯝ ꯏꯟꯗꯣꯝꯆꯥꯍꯣꯏꯒ ꯇꯥꯅꯔꯒ ꯁꯤꯗ ꯇꯧꯔꯁꯤ ꯍꯥꯏꯕꯗꯣ ꯑꯗꯨꯝ ꯌꯥꯏꯌꯦ ꯑꯗꯨꯒꯤ ꯅꯈꯣꯏꯒ ꯑꯩꯈꯣꯏꯒ ꯇꯥꯏꯅꯕꯒꯤꯗꯣ ꯑꯗꯨꯗꯒꯤꯗ ꯐꯖꯅ ꯑꯗꯨꯝ ꯁꯦꯝꯃꯒ ꯂꯣꯏꯔꯦ ꯑꯧ ꯑꯣ ꯌꯥꯅꯤ ꯌꯥꯅꯤ ꯑꯍꯥꯟꯕꯒꯤ ꯑꯣꯏꯅ ꯅꯈꯣꯏꯒꯤ ꯌꯨꯝ ꯀꯔꯤ ꯀꯔꯤ ꯁꯦꯝ ꯁꯥꯕꯒꯤ ꯇꯧꯔꯛꯄꯗꯣ ꯑꯗꯨ ꯅꯈꯣꯏ ꯑꯗꯨꯝ ꯄꯨꯁꯜꯂꯒ ꯊꯝꯒꯦꯁꯨ ꯀꯔꯤꯁꯨ ꯀꯥꯏꯗꯤꯌꯦ ꯏꯟꯗꯣꯝꯆꯥꯒꯤꯗꯤ ꯍꯣꯏ ꯍꯣꯏ ꯑꯗꯨꯗꯤ ꯑꯩ ꯊꯝꯖꯔꯒꯦꯀꯣ